ꯁꯥꯟꯅꯕ ꯍꯥꯏꯕ ꯑꯁꯤꯗꯕꯨ ꯏꯁꯥꯒꯤ ꯑꯦꯛꯁꯔꯁꯥꯏꯖ ꯃꯈꯜ ꯑꯃꯅꯤ ꯑꯦꯛꯁꯔꯁꯥꯏꯖ ꯃꯈꯟ ꯑꯁꯤꯗ ꯑꯐꯕ ꯆꯤꯟꯖꯥꯛ ꯐꯖꯅ ꯆꯥꯔꯒ ꯅ꯭ꯌꯨꯇ꯭ꯔꯤꯁꯟ ꯐꯖꯅ ꯄꯤꯔꯒꯗꯤ ꯑꯩꯈꯣꯏꯅ ꯄꯥꯡꯒꯟ ꯁꯛꯇꯤ ꯐꯖꯅ ꯂꯩꯕ ꯉꯝꯃꯤ ꯑꯗꯨꯒꯤ ꯃꯍꯨꯠꯇꯨꯗ ꯑꯇꯣꯞꯄ ꯏꯁꯇꯦꯃꯤꯅꯥ ꯍꯦꯟꯒꯠꯂꯛꯅꯤꯉꯥꯏꯅꯤ ꯀꯜꯂꯛꯅꯉꯥꯏꯅꯤ ꯍꯥꯏꯗꯨꯅ ꯑꯇꯣꯞꯄ ꯗ꯭ꯔꯒꯀꯨꯝꯕ ꯀꯩꯒꯨꯝꯕ ꯁꯤꯖꯤꯟꯅꯕ ꯇꯥꯔꯒꯗꯤ ꯃꯣꯏꯒꯤ ꯄꯨꯟꯁꯤꯗ ꯑꯀꯥꯏꯕ ꯌꯥꯝ ꯂꯥꯛꯀꯅꯤ ꯉꯥꯛꯇꯪꯒꯤꯗꯤ ꯉꯝꯈꯤꯅꯤ ꯑꯗꯨꯕꯨ ꯇꯨꯡꯗ ꯑꯇꯥꯏꯕ ꯃꯌꯥꯝ ꯂꯥꯛꯄꯗꯨꯗ ꯃꯉꯣꯟꯗ ꯄꯦꯔꯂꯥꯏꯖ ꯂꯥꯛꯄ ꯌꯥꯏ ꯃꯉꯣꯟꯗ ꯀ꯭ꯋꯥꯂꯤꯐꯥꯏ ꯇꯧꯅꯉꯥꯏ ꯇꯥꯟꯊꯣꯛꯂꯛꯄ ꯌꯥꯏ ꯀꯣꯟꯅꯗꯤ ꯈꯪꯂꯛꯀꯅꯤ ꯑꯔꯥꯟꯕ ꯊꯕꯛ ꯍꯥꯏꯕꯁꯤꯕꯨ ꯃꯩꯅ ꯀꯨꯞꯄꯒ ꯀꯌꯥꯝ ꯀꯨꯏꯅ ꯊꯝꯕ ꯉꯝꯒꯒꯤ ꯑꯗꯨꯅ ꯆꯨꯝꯅ ꯅ꯭ꯌꯨꯇ꯭ꯔꯤꯁꯟ ꯐꯖꯅ ꯆꯤꯟꯖꯥꯛ ꯏꯁꯥꯒꯤ ꯃꯗꯨꯒꯤ ꯃꯍꯨꯠꯇꯨꯗ ꯆꯤꯟꯖꯥꯛ ꯐꯖꯅ ꯂꯐꯣꯏ ꯁꯪꯒꯣꯝ ꯐꯖꯅ ꯊꯛꯂꯒ ꯄꯖꯅ ꯆꯥꯔꯒꯗꯤ ꯏꯁꯥꯒꯤ ꯁꯥꯟꯅꯔꯤꯕ ꯏꯁꯄꯣꯔꯠ ꯑꯗꯨꯗ ꯃꯥꯏ ꯑꯣꯟꯁꯤꯜꯂꯒ ꯐꯖꯅ ꯇꯧ ꯃꯇꯝꯗ ꯍꯛꯆꯥꯡ ꯐꯅ ꯐꯖꯅ ꯁꯥꯟꯅꯕ ꯉꯝꯅꯤ ꯑꯗꯨꯅ ꯗ꯭ꯔꯛ ꯀꯨꯝꯕ ꯀꯩꯒꯨꯝꯕ ꯑꯇꯣꯞꯄ ꯁꯤꯖꯤꯟꯅꯕꯁꯤꯅ ꯀꯥꯟꯅꯍꯟꯗꯦ ꯏꯁꯥꯗ